ꯍꯜꯂꯣ ꯍꯥꯏꯎ ꯍꯥꯏꯎ ꯀꯣꯏꯔꯨꯁꯤꯅꯦ ꯌꯥꯏꯅꯦ ꯀꯣꯏꯔꯨꯁꯤ ꯀꯣꯏꯔꯨꯁꯤ ꯅꯪ ꯒꯥꯔꯤ ꯂꯩꯔꯤꯗꯣ ꯄꯨꯊꯣꯔꯛꯑꯣ ꯑꯩꯅ ꯊꯥꯎ ꯍꯥꯜꯂꯒꯦ ꯆꯠꯂꯨꯁꯦꯕ ꯑꯩ ꯊꯥꯎ ꯍꯥꯜꯂꯒꯦ ꯅꯪ ꯒꯥꯔꯤꯗꯨ ꯄꯨꯊꯣꯔꯛꯑꯣ ꯑꯣ ꯒꯥꯔꯤꯗꯨꯅ ꯅꯪ ꯄꯨꯊꯣꯛꯑꯣ ꯑꯩ ꯄꯩꯁꯥ ꯅꯨꯡꯁꯥꯗꯣ ꯑꯩ ꯈꯔ ꯉꯝꯃꯒꯦ ꯍꯣꯏ ꯍꯣꯏ ꯍꯣꯏ ꯍꯌꯦꯡ ꯅꯨꯃꯤꯗꯥꯡꯋꯥꯏꯔꯝ ꯍꯦꯛ ꯆꯠꯂ ꯂꯣꯏꯔꯦ ꯀꯩꯅꯣ ꯑꯣ ꯐꯔꯦ ꯐꯔꯦ ꯑꯗꯨꯗꯤ ꯍꯪꯆꯤꯠ ꯑꯣꯏꯅ ꯗꯥꯏꯔꯦꯛ ꯑꯌꯨꯛꯇꯒꯤ ꯅꯨꯃꯤꯗꯥꯡ ꯋꯥꯏꯔꯝ ꯐꯥꯎꯕ ꯀꯣꯏꯊꯔꯨꯔꯁꯤ